ꯍꯜꯂꯣ ꯃꯤꯁꯣ ꯀ꯭ꯁꯇꯃꯔ ꯀꯤꯌꯔ ꯅꯠꯇ꯭ꯔꯣ ꯑꯩꯅ ꯑꯉꯥꯡꯒꯤ ꯐꯤ ꯑꯣꯗꯔ ꯑꯃ ꯇꯧꯖꯈꯤꯕꯅꯦ ꯑꯣꯗꯔ ꯅꯝꯕꯔꯅ ꯑꯦꯝ ꯏ ꯑꯦꯁ ꯁꯕꯦꯟ ꯖꯦꯔꯣ ꯑꯩꯠ ꯁꯤꯛꯁ ꯊ꯭ꯔꯤ ꯇꯨ ꯁꯕꯦꯟ ꯇꯨ ꯑꯁꯤꯅꯤ ꯑꯣꯗꯔ ꯑꯁꯤ ꯅꯍꯥꯟ ꯗꯦꯠ ꯇ꯭ꯋꯦꯟꯇꯤ ꯐꯥꯏꯚꯇ ꯇꯧꯖꯕꯅꯤ ꯑꯗꯨꯒ ꯃꯗꯨꯒꯤ ꯄꯦꯃꯦꯟꯅ ꯏꯟꯇ꯭ꯔꯅꯦꯠ ꯕꯦꯡꯀꯤꯡ ꯑꯦꯁ ꯕꯤ ꯑꯥꯏꯒꯤ ꯊ꯭ꯔꯨꯗ ꯄꯦꯃꯦꯟ ꯇꯧꯈꯤ ꯑꯗꯨꯕꯨ ꯍꯧꯖꯤꯛꯇꯤ ꯃꯗꯨꯒꯤ ꯑꯣꯗꯔ ꯑꯗꯨ ꯗꯔꯀꯥꯔ ꯂꯩꯇ꯭ꯔꯦ ꯁ꯭ꯋꯥꯏꯗꯒꯤ ꯑꯣꯏꯅ ꯑꯩꯅ ꯂꯩꯈ꯭ꯔꯦ ꯃꯔꯝ ꯑꯗꯨꯅ ꯑꯩꯒꯤ ꯑꯣꯗꯔ ꯑꯗꯨ ꯀꯦꯟꯁꯦꯜ ꯇꯧꯖꯒꯦ ꯑꯗꯨꯒ ꯑꯩꯅ ꯇꯧꯖꯈꯤꯕ ꯄꯦꯃꯦꯟ ꯑꯗꯨ ꯔꯤꯐꯟ ꯇꯧꯕꯤꯔꯛꯎ